ꯆꯩꯆꯠ ꯇꯔꯥꯒ ꯇꯔꯨꯛ ꯊꯥꯥ ꯑꯃ

ꯂꯤꯁꯤꯡ ꯑꯃꯒ ꯆꯃꯥꯄꯟ ꯃꯧꯗ꯭꯭ꯔꯥꯒ ꯃꯔꯤ ꯆꯩꯆꯠ ꯀꯨꯟꯒ ꯅꯤꯊꯣꯏ ꯊꯥ ꯇꯔꯦꯠ

ꯂꯤꯁꯤꯡ ꯑꯅꯤꯒ ꯇꯔꯥꯒ ꯃꯥꯄꯟ ꯀꯨꯝꯖꯥ ꯆꯩꯆꯠ ꯀꯨꯟꯊ꯭꯭ꯔꯥ ꯊꯥ ꯇꯔꯦꯠ ꯀꯨꯝꯖꯥ ꯂꯤꯁꯤꯡ ꯑꯅꯤꯒ ꯇꯔꯥ ꯃꯥꯄꯟ ꯆꯩꯆꯠ ꯀꯨꯟꯒ ꯅꯤꯄꯥꯟ ꯊꯥ ꯃꯥꯄꯟ ꯀꯨꯝꯖꯥ ꯂꯤꯁꯤꯡ ꯑꯅꯤꯒ ꯃꯥꯄꯟ ꯆꯩꯆꯠ ꯃꯉꯥ ꯊꯥ ꯑꯃ ꯂꯤꯁꯤꯡ ꯑꯅꯤꯒ ꯇꯔꯥꯃꯥꯄꯟ